ꯍꯟꯗꯛ ꯑꯩꯅ ꯑꯥꯃꯥꯖꯣꯟꯗꯒꯤ ꯀꯨꯔꯇꯤ ꯑꯃ ꯀꯛꯆꯩ ꯃꯁꯤꯒꯤ ꯄ꯭ꯔꯥꯏꯁꯅ ꯑꯁꯦꯡꯕꯗꯗꯤ ꯑꯃ ꯆꯥꯝꯃꯉꯥꯅꯤ ꯑꯗꯨꯕꯨ ꯗꯤꯋꯥꯂꯤꯒꯤ ꯑꯣꯐꯔ ꯂꯥꯛꯄꯅ ꯑꯩꯅ ꯂꯨꯄꯥ ꯆꯥꯇ꯭ꯔꯦꯠꯇ ꯀꯛꯆꯍꯧꯕꯅꯤ ꯃꯁꯤꯒꯤ ꯐꯤ ꯑꯁꯦ ꯀꯠꯇꯟꯁꯨ ꯑꯣꯏ ꯑꯗꯨꯒ ꯃꯥꯒꯤ ꯃꯆꯨꯁꯨ ꯌꯥꯝꯅ ꯐꯖꯩ ꯌꯥꯝꯅ ꯏꯪꯉꯤ ꯑꯩꯅ ꯍꯦꯛ ꯌꯦꯡꯕꯗ ꯑꯩꯅ ꯄꯥꯝꯕ ꯍꯥꯏꯕꯗꯣ ꯊꯣꯛꯑꯦ ꯃꯥꯒꯤ ꯁꯥꯏꯖꯁꯤꯁꯨ ꯃꯦꯗꯤꯌꯝꯅꯤ ꯑꯩꯉꯣꯟꯗ ꯀꯔꯤꯝꯇ ꯁꯦꯝꯗꯣꯛ ꯁꯦꯝꯅꯤꯡꯉꯥꯏ ꯀꯔꯤꯝꯇ ꯑꯣꯏꯗꯦ ꯑꯗꯨꯒ ꯃꯥꯒꯤ ꯈꯨꯗꯥꯡꯗꯨꯅ ꯐꯨꯔꯤꯠꯇꯨꯒꯤ ꯈꯨꯗꯥꯡꯗꯨꯅ ꯀ꯭ꯋꯥꯇꯔꯅꯦ ꯑꯗꯨꯒ ꯃꯥꯒꯤ ꯔꯦꯁ ꯆꯦꯜꯂꯤꯕ ꯑꯗꯨꯁꯨ ꯑꯩꯅ ꯍꯦꯛ ꯌꯦꯡꯕꯗ ꯌꯥꯝꯅ ꯄꯥꯝꯕ ꯍꯥꯏꯕꯗꯣ ꯊꯣꯛꯑꯦ ꯑꯗꯨꯗꯨꯒ ꯃꯥꯒꯤ ꯈꯣꯡꯒ꯭ꯔꯥꯎꯗꯣ ꯑꯗꯨꯁꯨ ꯑꯩꯉꯣꯟꯗ ꯌꯥꯝꯅ ꯆꯥꯏ ꯌꯥꯝꯅ ꯂꯥꯎꯕꯁꯨ ꯑꯣꯏꯗꯦ ꯌꯥꯝꯅ ꯅꯞꯄꯁꯨ ꯑꯣꯏꯗꯦ ꯍꯦꯛ ꯌꯦꯡꯕꯗ ꯑꯩꯅ ꯐꯨꯔꯤꯠꯇꯨꯒ ꯈꯣꯡꯒ꯭ꯔꯥꯎꯗꯨꯒ ꯌꯦꯡꯕꯗ ꯌꯥꯝꯅ ꯆꯨꯅꯕ ꯍꯥꯏꯕꯗꯨ ꯑꯣꯏꯔꯦ ꯑꯗꯨꯗꯨꯅ ꯃꯁꯤꯗ ꯀꯔꯤꯝꯇ ꯁꯦꯝꯗꯣꯛꯅꯤꯡꯉꯥꯏꯁꯨ ꯑꯣꯏꯗ꯭ꯔꯦ ꯃꯦꯗꯤꯌꯝ ꯑꯣꯏꯈ꯭ꯔꯦ ꯃꯥꯒꯤ ꯕ꯭ꯔꯥꯟꯅꯕꯨ ꯁꯣꯐꯤꯅꯤ ꯑꯗꯨ ꯃꯁꯤꯗ ꯑꯩꯅ ꯍꯦꯛ ꯌꯥꯝꯅ ꯄꯥꯝꯕ ꯍꯥꯏꯕꯗꯣ ꯊꯣꯛꯑꯦ ꯐꯤꯁꯦ ꯐꯨꯔꯤꯠꯁꯦ ꯍꯦꯛ ꯌꯦꯡꯕꯗ ꯀꯠꯇꯟ ꯑꯣꯏꯔꯒꯁꯨ ꯁꯥꯇꯤꯟ ꯐꯤ ꯍꯥꯏꯕꯗꯨꯁꯨ ꯑꯣꯏꯗꯦ ꯌꯥꯝꯅꯁꯨ ꯏꯪꯉꯤ ꯌꯥꯝꯅꯁꯨ ꯐꯖꯩ ꯃꯆꯨꯁꯦ ꯍꯦꯛ ꯌꯦꯡꯕꯗ ꯃꯌꯥꯝꯅ ꯄꯥꯝꯅꯕ ꯍꯥꯏꯕꯗꯨꯁꯨ ꯑꯣꯏꯒꯅꯤ ꯑꯗꯨꯅ ꯃꯌꯥꯝꯅꯁꯨ ꯍꯦꯛ ꯌꯦꯡꯕꯗ ꯐꯖꯕ ꯍꯥꯏꯕꯗꯨ ꯑꯣꯏꯔꯦ ꯑꯩꯅꯁꯨ ꯍꯦꯛ ꯌꯦꯡꯕꯗ ꯄꯥꯝꯖꯕ ꯍꯥꯏꯕꯗꯣ ꯑꯣꯏꯔꯦ ꯃꯁꯤ ꯌꯥꯝꯅ ꯐꯩ ꯃꯁꯤ ꯂꯤꯠꯄꯗ ꯀꯥꯂꯦꯟꯗꯕꯨ ꯑꯣꯏꯔꯁꯨ ꯅꯤꯡꯊꯝꯊꯥꯗꯕꯨ ꯑꯣꯏꯔꯕꯁꯨ ꯃꯁꯤ ꯑꯦꯅꯤ ꯑꯃꯗꯇ ꯁꯤꯖꯤꯟꯅꯕꯗ ꯍꯦꯛꯇ ꯌꯥꯝꯅ ꯆꯨꯅꯕ ꯍꯥꯏꯕꯗꯣ ꯊꯣꯛꯀꯅꯤ